ꯑꯩ ꯉꯁꯥꯏ ꯐ꯭ꯂꯤꯞ ꯀꯥꯔꯠꯇꯒꯤ ꯊꯥꯎ ꯀꯣꯛꯇꯩ ꯊꯥꯎ ꯑꯃ ꯑꯩ ꯂꯧꯖꯕꯅꯦ ꯀꯣꯛꯇꯩ ꯊꯥꯎꯗꯣ ꯃꯃꯤꯡꯅ ꯑꯝꯂꯥꯅꯦ ꯑꯗꯣ ꯃꯥꯒꯤ ꯁꯤꯖꯤꯟꯅꯕꯁꯦ ꯌꯥꯝ ꯅꯨꯡꯉꯥꯏꯕ ꯍꯥꯏꯇꯥꯔꯦ ꯌꯥꯝꯅ ꯁꯝ ꯑꯩꯈꯣꯏ ꯁꯤꯖꯤꯟꯅꯕ ꯀꯥꯟꯗ ꯁꯝꯗ ꯌꯥꯝꯅ ꯃꯣꯜꯂꯒ ꯑꯩꯈꯣꯏꯒꯤ ꯃꯣꯜꯂꯗꯅ ꯑꯩꯈꯣꯏꯒꯤ ꯁꯝꯁꯦ ꯌꯥꯝꯅ ꯁꯝ ꯍꯥꯠꯄꯗꯁꯨ ꯌꯥꯝ ꯅꯨꯡꯉꯥꯏꯔꯦ ꯑꯗꯨꯒꯤ ꯁꯝꯁꯨ ꯌꯥꯝꯅ ꯊꯣꯠ ꯊꯣꯠ ꯂꯥꯎꯔꯒ ꯑꯐꯕ ꯍꯥꯏꯕ ꯑꯗꯨꯝ ꯊꯥꯎꯗꯨ ꯑꯣꯏꯌꯦ ꯑꯁꯦ